ꯑꯩꯍꯥꯛꯅ ꯄꯥꯝꯖꯕ ꯏꯁꯩ ꯍꯥꯏꯔꯒꯗꯤ ꯂꯩꯕꯥꯛ ꯅꯤꯡꯕ ꯏꯁꯩ ꯑꯁꯤ ꯑꯗꯨꯛꯀꯤ ꯃꯇꯤꯛ ꯈꯣꯏꯗꯥꯖꯩ ꯃꯔꯝꯗꯤ ꯂꯩꯕꯥꯛ ꯅꯤꯡꯕꯒꯤ ꯏꯁꯩ ꯑꯁꯤ ꯏꯁꯩꯈꯛ ꯅꯠꯇꯦ ꯂꯝꯗꯝ ꯑꯗꯨꯒꯤ ꯅꯨꯡꯁꯤꯕ ꯂꯝꯗꯝ ꯑꯗꯨꯕꯨ ꯄꯥꯝꯖꯕ ꯂꯝꯗꯝ ꯑꯗꯨꯕꯨ ꯆꯦꯛꯁꯤꯟ ꯈꯣꯏꯖꯤꯟꯅ ꯂꯝꯗꯝ ꯑꯗꯨꯕꯨ ꯅꯨꯡꯁꯤꯖꯕ ꯑꯗꯨ ꯇꯥꯛꯏ ꯄꯦꯇ꯭ꯔꯣꯇꯤꯛ ꯁꯣꯡ ꯍꯥꯏꯕ ꯑꯁꯤ ꯂꯝ ꯂꯝ ꯈꯨꯗꯤꯡꯃꯛꯀꯤ ꯂꯣꯏꯅ ꯂꯩ ꯑꯗꯨꯕꯨ ꯑꯩꯍꯥꯛꯅ ꯑꯩꯍꯥꯛꯀꯤ ꯂꯝꯗꯝ ꯑꯁꯤꯒꯤ ꯂꯩꯕꯥꯛꯅꯤꯡꯕ ꯏꯁꯩꯁꯤꯡ ꯑꯁꯤꯕꯨ ꯑꯗꯨꯛꯀꯤ ꯃꯇꯤꯛ ꯈꯣꯏꯗꯥꯖꯩ ꯂꯩꯕꯥꯛ ꯅꯤꯡꯕ ꯏꯁꯩ ꯑꯁꯤ ꯏꯁꯩꯈꯛ ꯅꯠꯇꯦ ꯃꯁꯤꯗ ꯑꯥꯔꯊ ꯀꯌꯥ ꯌꯥꯎꯔꯤ ꯃꯁꯤꯗ ꯑꯩꯈꯣꯏꯒꯤ ꯄꯦꯟꯗꯕ ꯈꯣꯜꯂꯥꯎ ꯅꯠꯇ꯭ꯔꯒ ꯑꯩꯈꯣꯏꯅ ꯄꯥꯝꯖꯕ ꯇꯧꯍꯟꯅꯤꯡꯕ ꯗꯤꯃꯥꯟ ꯅꯠꯇ꯭ꯔꯒ ꯃꯁꯤꯗꯒꯤ ꯑꯩꯈꯣꯏꯒꯤ ꯍꯧꯈꯤꯕ ꯏꯄꯥ ꯏꯄꯨꯁꯤꯡꯗ ꯊꯣꯛꯈꯤꯕ ꯊꯧꯗꯣꯛ ꯑꯗꯨꯒꯨꯝꯕ ꯀꯥꯎꯉꯝꯂꯔꯣꯏꯗꯕ ꯊꯧꯗꯣꯛꯁꯤꯡ ꯑꯗꯨꯕꯨ ꯐꯣꯡꯗꯣꯛꯏ ꯏꯁꯩ ꯂꯩꯕꯥꯛ ꯅꯤꯡꯕ ꯏꯁꯩ ꯍꯥꯏꯕꯁꯤ ꯂꯩꯕꯥꯛ ꯅꯤꯡꯕ ꯏꯁꯩ ꯍꯥꯏꯕꯁꯤ ꯂꯩꯕꯥꯛꯀꯤꯗꯃꯛꯇ ꯃꯤꯌꯥꯝꯒꯤꯗꯃꯛꯇ ꯑꯣꯏ ꯑꯩꯈꯣꯏꯅ ꯂꯩꯕꯥꯛꯅꯤꯡꯕ ꯍꯥꯏꯕꯁꯤ ꯆꯨꯝꯅꯒꯤ ꯂꯥꯟ ꯊꯦꯡꯅꯔꯒ ꯅꯠꯇ꯭ꯔꯒ ꯄꯣꯂꯤꯇꯤꯛꯁ ꯇꯧꯔꯒ ꯇꯧꯕ ꯑꯗꯨꯈꯛ ꯑꯣꯏꯗꯦ ꯑꯗꯨꯅ ꯏꯁꯩ ꯑꯁꯤꯒꯤ ꯃꯔꯝꯗꯒꯤꯁꯨ ꯂꯩꯕꯥꯛ ꯅꯤꯡꯕ ꯑꯗꯨ ꯑꯣꯏꯍꯜꯂꯤ